ꯑꯔꯤꯕ ꯏꯁꯩ ꯑꯃꯁꯨꯡ ꯑꯅꯧꯕ ꯏꯁꯩ ꯑꯅꯤ ꯑꯁꯤ ꯑꯩꯒꯤ ꯑꯄꯥꯝꯕꯗꯤ ꯑꯩ ꯑꯔꯤꯕ ꯏꯁꯩꯁꯤꯡ ꯑꯁꯤꯅ ꯍꯦꯟꯅ ꯄꯥꯝꯃꯤ ꯑꯩꯅ ꯑꯔꯤꯕ ꯏꯁꯩꯁꯤꯡ ꯍꯦꯟꯅ ꯄꯥꯝꯕꯒꯤ ꯃꯔꯝꯗꯤ ꯑꯔꯤꯕ ꯏꯁꯩꯁꯤꯡꯁꯤꯗ ꯁꯤꯖꯤꯟꯅꯔꯤꯕ ꯃꯌꯦꯛ ꯁꯤꯖꯤꯟꯅꯔꯤꯕ ꯃ꯭ꯌꯨꯖꯤꯛ ꯁꯤꯖꯤꯟꯅꯔꯤꯕ ꯑꯩꯈꯣꯏꯒꯤ ꯏꯟꯁꯇ꯭ꯔꯨꯃꯦꯟ ꯃꯌꯥꯝꯁꯤꯡꯁꯤꯒꯤ ꯃꯔꯛꯇ ꯍꯧꯖꯤꯛꯀ ꯈꯦꯠꯅꯕ ꯃꯌꯦꯛ ꯍꯥꯏꯔꯒꯁꯨ ꯑꯩꯈꯣꯏꯅ ꯊꯥꯏꯅꯒꯤ ꯃꯌꯦꯛꯁꯤꯡꯁꯤꯅ ꯑꯩꯈꯣꯏꯗ ꯈꯜꯍꯟꯕ ꯍꯥꯏꯔꯤꯕ ꯃꯌꯦꯛꯁꯤ ꯀꯔꯤꯅꯣ ꯈꯜꯍꯟꯕ ꯃꯃꯨꯠ ꯇꯥꯅ ꯈꯪꯍꯟꯅꯕꯒꯤ ꯄꯣꯠ ꯑꯃꯈꯛ ꯐꯣꯡꯗꯣꯛꯏ ꯑꯗꯨꯒ ꯇꯥꯔ ꯇꯥꯔꯒꯁꯨ ꯍꯦꯟꯅ ꯃꯒꯨꯜ ꯂꯩꯕ ꯍꯥꯏꯕꯗꯣ ꯑꯣꯏꯍꯜꯂꯤ ꯍꯧꯖꯤꯛꯀꯤ ꯏꯁꯩ ꯊꯣꯛꯂꯛꯏꯕ ꯏꯁꯩꯁꯤꯡ ꯑꯁꯤ ꯅꯨꯡꯉꯥꯏꯇꯦ ꯍꯥꯏꯕꯒꯤꯗꯤ ꯅꯠꯇꯦ ꯅꯨꯡꯉꯥꯏ ꯇꯥꯕꯗ ꯍꯧꯖꯤꯛ ꯉꯥꯏꯍꯥꯛꯀꯤ ꯑꯣꯏꯅ ꯅꯨꯡꯉꯥꯏꯕ ꯍꯧꯖꯤꯛ ꯏꯁꯩ ꯑꯐꯥꯎꯕ ꯑꯃ ꯊꯣꯛꯂꯛꯑꯦ ꯍꯥꯏꯔꯒꯁꯨ ꯐꯥꯎꯔꯤꯕ ꯃꯇꯝꯗꯨ ꯈꯛꯀꯤ ꯑꯣꯏꯅ ꯂꯣꯏꯁꯤꯟꯕꯗꯧꯅ ꯇꯧꯕ ꯑꯩꯈꯣꯏ ꯁꯝꯅ ꯍꯥꯏꯔꯕꯗ ꯑꯣꯜ ꯏꯁ ꯒꯣꯜꯒ ꯍꯥꯏꯅꯔꯤꯕ ꯁꯨꯃꯥꯏꯅ ꯊꯥꯏꯅ ꯑꯩꯈꯣꯏꯒꯤ ꯑꯩꯈꯣꯏ ꯀꯂꯥꯀꯥꯔ ꯑꯔꯤꯕꯁꯤꯡꯅ ꯁꯛꯄꯤꯈꯤꯕ ꯑꯩꯈꯣꯏꯒꯤ ꯀꯥꯃꯥꯂꯥ ꯑꯗꯒꯤ ꯖꯃꯨꯅꯥ ꯂꯥꯏꯁ꯭ꯔꯝ ꯃꯦꯝꯃꯥ ꯃꯈꯣꯏꯅ ꯁꯛꯄꯤꯔꯝꯕ ꯏꯁꯩꯁꯤꯡ ꯑꯁꯦ ꯑꯩꯈꯣꯏꯅ ꯍꯧꯖꯤꯛ ꯍꯧꯖꯤꯛꯁꯨ ꯔꯦꯗꯤꯑꯣꯗ ꯀꯩꯗ ꯅꯣꯡ ꯐꯥꯗꯣꯛ ꯂꯥꯛꯄ ꯃꯇꯝꯗ ꯍꯦꯟꯅ ꯇꯥꯅꯤꯡꯕ ꯑꯗꯒꯤ ꯍꯦꯟꯅ ꯃꯅꯥꯛ ꯅꯛꯁꯤꯟꯅ ꯈꯪꯅꯤꯡꯕ ꯃꯥꯒꯤ ꯃꯌꯦꯛꯁꯦ ꯀꯔꯤ ꯍꯥꯏꯅꯣ ꯍꯥꯏꯕꯒꯤ ꯃꯌꯦꯛꯁꯤꯅ ꯀꯔꯤ ꯑꯥꯔꯊꯥ ꯐꯣꯡꯗꯣꯛꯏꯅꯣ ꯍꯥꯏꯕꯒꯤ ꯑꯩꯈꯣꯏꯗ ꯋꯥꯈꯜ ꯈꯜꯍꯟꯕ ꯑꯃꯁꯨ ꯆꯪꯕ ꯑꯗꯒꯤ ꯑꯩꯈꯣꯏꯅ ꯋꯥꯍꯩꯁꯤꯡ ꯑꯁꯦ ꯐꯣꯡꯗꯣꯔꯛꯄ ꯃꯇꯝꯗ ꯋꯥꯍꯩ ꯑꯥꯔꯊꯥ ꯆꯥꯝꯃꯔꯣꯝ ꯊꯣꯛꯍꯟꯕ ꯉꯝꯕ ꯋꯥꯍꯩ ꯑꯁꯨꯛꯀꯤ ꯃꯇꯤꯛ ꯌꯥꯝꯅ ꯁꯤꯖꯤꯟꯅꯩ ꯑꯗꯨꯒ ꯍꯧꯖꯤꯛ ꯍꯧꯖꯤꯛ ꯊꯣꯛꯂꯛꯏꯕ ꯏꯁꯩꯁꯤꯡ ꯑꯁꯤꯗꯤ ꯇꯥꯕꯗꯗꯤ ꯑꯁꯨꯛꯀꯤ ꯃꯇꯤꯛ ꯅꯨꯡꯉꯥꯏ ꯇꯧꯕꯇꯕꯨ ꯃꯇꯝ ꯀꯨꯏꯅ ꯁꯥꯡꯅ ꯆꯠꯄ ꯍꯥꯏꯕꯗꯨꯗꯤ ꯆꯠꯇꯦ ꯏꯁꯩ ꯑꯃ ꯁꯛꯂꯛꯄ ꯃꯇꯝꯗ ꯃꯥꯒꯤ ꯀꯂꯥꯀꯥꯔ ꯑꯗꯨꯒꯤ ꯁꯤꯡꯒꯔꯗꯨꯒꯤ ꯃꯥꯅ ꯁꯛꯂꯛꯄ ꯁꯩꯍꯦꯛ ꯁꯩꯗꯥ ꯍꯥꯏꯒꯗ꯭ꯔꯥ ꯑꯗꯨꯒꯤ ꯃꯑꯣꯡꯗꯣ ꯊꯥꯏꯅꯒ ꯑꯁꯨꯛꯀꯤ ꯃꯇꯤꯛ ꯈꯦꯠꯅꯈ꯭ꯔꯦ ꯊꯥꯏꯅ ꯈꯣꯟꯊꯣꯛꯇ ꯏꯁꯩꯒꯤ ꯁꯨꯔ ꯆꯤꯡꯉꯛꯄ ꯃꯇꯝꯗ ꯌꯥꯝ ꯂꯨꯝꯅ ꯆꯤꯡꯉꯛꯄ ꯍꯧꯖꯤꯛꯅ ꯌꯥꯝꯅ ꯂꯥꯏꯅ ꯂꯥꯏꯅ ꯆꯤꯡꯉꯛꯄꯗꯧꯅ ꯇꯧꯕ ꯁꯤꯒꯨꯝꯕ ꯈꯦꯠꯅꯕ ꯃꯌꯥꯝ ꯂꯩꯈ꯭ꯔꯦ ꯑꯗꯨꯒ ꯏꯟꯁꯇ꯭ꯔꯨꯃꯦꯟꯗ ꯍꯥꯏꯔꯒꯁꯨ ꯊꯥꯏꯅꯒꯤꯅ ꯏꯟꯁꯇ꯭ꯔꯨꯃꯦꯟꯁꯦ ꯌꯥꯝꯃꯝꯗꯦ ꯍꯧꯖꯤꯛꯅ ꯍꯦꯟꯅ ꯏꯟꯁꯇ꯭ꯔꯨꯃꯦꯟꯁꯦ ꯃꯈꯜ ꯃꯈꯜꯒꯤ ꯏꯟꯁꯇ꯭ꯔꯨꯃꯦꯟ ꯃꯌꯥꯝ ꯑꯃ ꯁꯤꯖꯤꯟꯅꯔꯦ ꯍꯥꯏꯔꯤꯕ ꯏꯟꯁꯇ꯭ꯔꯨꯃꯦꯟꯁꯤꯡ ꯑꯁꯤꯒꯤ ꯏꯟꯁꯇ꯭ꯔꯨꯃꯦꯟꯗꯨꯗ ꯍꯦꯟꯅ ꯐꯣꯀꯁ ꯇꯧꯈꯤꯕ ꯍꯥꯏꯒꯗ꯭ꯔꯥ ꯍꯦꯟꯅ ꯏꯟꯁꯇ꯭ꯔꯨꯃꯦꯟꯗꯨꯅ ꯏꯟꯁꯇ꯭ꯔꯨꯃꯦꯟꯒꯤ ꯃꯈꯣꯟꯗꯨꯅ ꯍꯦꯟꯅ ꯇꯥꯈꯤꯕ ꯍꯥꯏꯒꯗ꯭ꯔꯥ ꯑꯩꯈꯣꯏꯒꯤ ꯁꯛꯏꯕ ꯏꯁꯩꯗꯨꯒꯤ ꯃꯌꯦꯛ ꯈꯪꯗꯕ ꯐꯥꯎꯕ ꯍꯧꯖꯤꯛꯇꯤ ꯌꯥꯎꯔꯦ ꯏꯁꯩ ꯁꯛꯂꯛꯄ ꯃꯇꯝꯗ ꯇꯥꯕꯗ ꯑꯗꯨꯒ ꯊꯥꯏꯅꯒꯤꯅ ꯃꯌꯦꯛꯇꯨꯅ ꯑꯣꯏꯅ ꯇꯥꯍꯜꯂꯒ ꯏꯟꯁꯇ꯭ꯔꯨꯃꯦꯟꯗꯨꯅ ꯈꯤꯇꯪ ꯌꯥꯝ ꯅꯨꯡꯁꯤꯕ ꯃꯑꯣꯡꯗ ꯏꯟꯁꯇ꯭ꯔꯨꯃꯦꯟꯗꯣ ꯑꯩꯈꯣꯏ ꯌꯥꯎꯗ ꯌꯥꯗꯦ ꯍꯥꯏꯕꯒꯤ ꯃꯑꯣꯡꯗ ꯌꯥꯎꯔꯛꯄ ꯍꯧꯖꯤꯛꯀꯤ ꯃꯇꯝꯁꯤꯗꯩꯗꯅ ꯏꯟꯁꯇ꯭ꯔꯨꯃꯦꯟꯅ ꯍꯦꯟꯅ ꯌꯥꯝꯈ꯭ꯔꯒ ꯃꯌꯦꯛꯁꯤꯅ ꯇꯞꯊꯍꯧꯕꯗꯧꯅ ꯁꯤꯒꯨꯝꯕꯒꯤ ꯈꯦꯠꯅꯕ ꯑꯃꯈꯛ ꯑꯩꯅ ꯎꯕ ꯐꯪꯖꯩ ꯃꯔꯝ ꯑꯗꯨꯅ ꯊꯥꯏꯅꯒꯤ ꯏꯁꯩꯁꯤꯡꯁꯤꯅ ꯑꯩꯒꯤ ꯋꯥꯈꯜꯗꯗꯤ ꯇꯥꯕꯗ ꯅꯨꯡꯉꯥꯏꯕ ꯍꯦꯜꯂꯤ ꯑꯗꯒꯤ ꯑꯩꯒꯤ ꯑꯩꯅ ꯈꯜꯂꯛꯄ ꯋꯥꯈꯜꯗꯁꯨ ꯍꯦꯟꯅ ꯈꯜꯍꯟꯕ ꯋꯥꯈꯜ ꯂꯣꯟꯗꯁꯨ ꯑꯩꯈꯣꯏꯒꯤ ꯊꯥꯏꯅꯒꯤ ꯃꯌꯦꯛꯁꯤꯡ ꯑꯁꯤꯅ ꯑꯩꯈꯣꯏꯗ ꯋꯥꯈꯜ ꯍꯦꯟꯅ ꯈꯜꯍꯟꯕ ꯑꯥꯔꯊꯥ ꯃꯌꯥꯝ ꯄꯨꯊꯣꯛꯄ ꯉꯝꯕ ꯋꯥꯍꯩ ꯋꯥꯇꯥ ꯃꯌꯥꯝ ꯁꯤꯖꯤꯟꯅꯩ ꯍꯥꯏꯕꯁꯦ ꯑꯩ ꯁꯨꯃꯥꯏꯅ ꯍꯥꯏꯖꯅꯤꯡꯉꯤ